ꯃꯅꯤꯄꯨꯔ ꯃꯅꯨꯡ ꯑꯁꯤꯗ ꯇ꯭ꯔꯥꯏꯕ ꯃꯌꯥꯝ ꯂꯩꯌꯦ ꯑꯗꯨꯅ ꯃꯣꯏꯅ ꯑꯃꯒ ꯑꯃꯒ ꯐꯥꯎꯅꯅꯕ ꯃꯩꯇꯩ ꯃꯔꯣꯟ ꯑꯁꯦ ꯃꯔꯨ ꯑꯣꯏꯅ ꯁꯤꯖꯤꯟꯅꯩ ꯀꯔꯤꯒꯨꯝꯕ ꯇ꯭ꯔꯥꯏꯕꯦꯜ ꯑꯃꯅ ꯑꯃꯗ ꯆꯠꯂꯁꯨ ꯃꯣꯏ ꯃꯁꯦꯟ ꯐꯥꯎꯅꯗꯕꯅꯤꯅ ꯃꯣꯏꯅ ꯃꯩꯇꯩ ꯃꯔꯣꯟꯗ ꯉꯥꯡꯅꯩ ꯀꯔꯤꯒꯨꯝꯕ ꯀꯔꯕꯥꯔꯒꯨꯝꯕ ꯇꯧꯔꯁꯨ ꯀꯔꯕꯥꯔ ꯆꯠꯂꯁꯨ ꯃꯩꯇꯩ ꯃꯔꯣꯟꯗ ꯑꯗꯨꯝ ꯉꯥꯡꯅꯩ ꯄꯂꯦꯜꯗꯒꯤ ꯃꯣꯔꯦꯒꯨꯝꯕ ꯆꯠꯂꯁꯨ ꯃꯣꯔꯦꯒꯤ ꯃꯤꯗꯤ ꯑꯌꯥꯝꯕ ꯃꯣꯔꯦꯒꯤ ꯃꯔꯣꯟ ꯈꯪꯗꯕꯅꯤꯅ ꯃꯩꯇꯩ ꯃꯔꯣꯟꯗ ꯑꯗꯨꯝ ꯐꯥꯎꯅꯕ ꯉꯝꯃꯤ ꯑꯗꯨꯅ ꯇ꯭ꯔꯥꯏꯕ ꯃꯈꯟ ꯃꯈꯟ ꯃꯤ ꯃꯈꯟ ꯃꯈꯟ ꯊꯦꯡꯅꯔꯁꯨ ꯃꯣꯏ ꯃꯣꯏ ꯃꯣꯏꯒꯤ ꯂꯣꯜ ꯐꯥꯎꯅꯗ꯭ꯔꯁꯨ ꯃꯩꯇꯩ ꯃꯔꯣꯟꯗ ꯑꯗꯨꯝ ꯐꯥꯎꯅꯕ ꯉꯝꯃꯤ ꯑꯗꯨꯅ ꯃꯩꯇꯩ ꯃꯔꯣꯟꯁꯦ ꯃꯅꯤꯄꯨꯔꯒꯤꯗꯃꯛꯇꯗꯤ ꯌꯥꯝ ꯀꯥꯟꯅꯩ